ꯍꯜꯂꯣ

ꯀꯣꯜ ꯂꯤꯛꯁꯦ ꯈꯖꯤꯛꯇꯪ ꯀꯩꯅꯣ ꯑꯣꯏꯅ ꯍꯣꯜꯁꯦꯜ ꯔꯦꯠꯇ ꯁꯥꯕꯒꯤ ꯃꯑꯣꯡꯗꯀꯣ ꯕꯜꯛ ꯑꯣꯏꯅ ꯂꯧꯕꯒꯤ ꯈꯖꯤꯛꯇꯪ ꯌꯥꯝꯅ ꯂꯧꯒꯦ ꯇꯧꯕꯅꯦꯕꯀꯣ

ꯑꯗꯨꯒꯨꯝꯕꯗ ꯁꯤꯖꯤꯟꯅꯅꯕꯅꯦꯕ ꯑꯗꯨꯅ ꯄꯣꯠꯇꯣ ꯍꯣꯏ ꯑꯗꯨ ꯄꯣꯠꯇꯣ ꯇꯦꯡꯀꯣꯠ ꯑꯣꯏꯔꯒꯁꯨ ꯁꯦꯠꯇ ꯃꯌꯥꯝ ꯑꯃ ꯀꯨꯟꯊ꯭ꯔꯥ ꯅꯤꯐꯨ ꯑꯗꯨꯝ ꯆꯥꯃ ꯆꯥꯝꯃꯒꯤ ꯁꯦꯠꯇ ꯑꯗ꯭ꯋꯥꯏꯗ ꯍꯥꯏꯕ ꯇꯥꯔꯦꯅꯦ ꯍꯥꯏꯕꯗꯤ ꯃꯤ ꯆꯥꯛꯆꯥ ꯍꯩꯖꯥꯅꯕ ꯃꯌꯥꯝ ꯁꯤꯜꯂꯛꯄ ꯃꯇꯝꯗꯣ ꯑꯗꯨꯒꯨꯝꯕꯀꯥꯟꯗ ꯁꯤꯖꯤꯟꯅꯅꯕꯅꯦꯕ ꯇꯦꯡꯀꯦꯠꯀꯤ ꯁꯦꯠ ꯑꯗꯨꯗꯒꯤꯗꯤ ꯄꯨꯈꯝ ꯃꯆꯥꯒꯤ ꯑꯆꯧꯕꯒꯤ ꯑꯗꯒꯤ ꯄꯨꯈꯝꯗꯇ ꯑꯗꯨꯝ ꯃꯈꯜ ꯈꯔ ꯌꯥꯝꯅ ꯑꯗꯨꯝ ꯂꯩꯔꯤꯕ ꯌꯨꯇꯦꯟꯁꯤꯜ ꯑꯥꯏꯇꯦꯝꯁꯤꯡꯗꯣ ꯑꯗꯨ ꯃꯈꯜ ꯁꯨꯅ ꯍꯥꯏꯕ ꯇꯥꯔꯦꯅꯦ ꯑꯗꯨꯗꯤ ꯀꯣꯔꯐꯨ ꯀꯔꯤ ꯀꯔꯤ ꯑꯗꯨꯝ ꯂꯣꯏꯅ ꯐꯪꯒꯗꯕ ꯅꯠꯇ꯭ꯔꯣ ꯑꯗꯨ ꯄꯣꯠ ꯑꯗꯣ ꯄꯣꯠ ꯆꯩꯁꯤꯡꯗꯣ ꯁꯨꯅ ꯂꯣꯏꯅ ꯂꯧꯒꯗꯕꯅꯦꯕ ꯑꯗꯨꯒꯤ ꯄꯣꯠꯇꯨꯗ ꯔꯦꯠꯇꯣ ꯀꯌꯥ ꯄꯨꯈꯝꯅ ꯀꯌꯥꯝ ꯁꯥꯒꯗꯣꯏꯅꯣ ꯇꯦꯡꯀꯣꯠꯅ ꯀꯌꯥ ꯁꯥꯒꯗꯣꯏꯅꯣ ꯍꯥꯏꯕꯒꯤ ꯄꯣꯠꯇꯣ ꯍꯥꯏꯐꯦꯠꯇꯪ ꯈꯪꯖꯒꯦꯅ ꯇꯧꯕꯅꯤ

ꯇꯦꯡꯀꯦꯠꯁꯦ ꯃꯦꯗꯤꯌꯝ ꯄꯨꯔꯥ ꯏꯁꯃꯣꯜꯗꯨꯗꯤ ꯅꯨꯡꯉꯥꯏꯔꯔꯣꯏꯌꯦꯕꯀꯣ ꯃꯦꯗꯤꯌꯝ ꯁꯥꯏꯁ ꯑꯃ ꯂꯩꯗꯅ ꯄꯨꯔꯥ ꯂꯥꯔꯁ ꯅꯠꯇꯕꯗꯣ ꯑꯗꯨꯒꯤ ꯄꯣꯠꯇꯨꯗ ꯑꯣꯏꯅ ꯇꯧꯁꯤ ꯑꯥ ꯑꯗꯨꯒꯤ ꯄꯣꯠꯇꯣ ꯇꯧꯒꯦ ꯑꯗꯨ ꯄꯣꯠ ꯔꯦꯠꯇꯣ ꯍꯥꯏꯕ ꯇꯥꯔꯦꯅꯦ ꯌꯥꯔꯤꯕꯃꯈꯩ ꯑꯗꯨꯝ ꯑꯩꯈꯣꯏꯁꯨ ꯕꯜꯛ ꯑꯣꯏꯅ ꯂꯧꯒꯗꯣꯏꯅꯤ ꯃꯌꯥꯝ ꯂꯧꯒꯗꯣꯏꯅꯤꯅ ꯈꯖꯤꯛꯇꯪ ꯌꯦꯡꯊꯣꯛ ꯌꯦꯡꯖꯤꯟ ꯇꯧꯔꯒ ꯁꯥꯍꯟꯅꯤꯡꯕꯒꯤ ꯑꯄꯥꯝꯕꯗꯣ ꯂꯩꯕ ꯍꯥꯏꯕ ꯇꯥꯔꯦꯅꯦꯀꯣ ꯍꯣꯏ ꯌꯥꯏꯌꯦ ꯑꯗꯨꯃꯥꯏꯅ ꯇꯧꯁꯤ ꯑꯗꯨꯗꯨꯒ ꯑꯩꯈꯣꯏ ꯀꯩꯅꯣꯒꯤꯁꯨ ꯋꯥꯠꯂꯦ ꯑꯩꯈꯣꯏ ꯏꯁꯤꯡ ꯊꯛꯅꯕꯒꯤꯗꯣ ꯍꯥꯏꯕꯗꯤ ꯒ꯭ꯂꯥꯁ ꯒ꯭ꯂꯥꯁꯇꯨꯗ ꯈꯖꯤꯛꯇꯪ ꯈꯖꯤꯛꯇꯪ ꯁꯥꯡꯕ ꯁꯥꯏꯁꯇꯣ ꯑꯗꯨꯒꯨꯝꯕꯗ ꯌꯦꯡꯒꯦ ꯏꯁꯤꯡꯒꯤꯗꯨꯗꯗꯤ ꯑꯗꯨ

ꯑꯗꯨꯝ ꯒ꯭ꯂꯥꯁꯇꯨꯒꯤ ꯁꯦꯝꯄꯜꯗꯨꯗꯤ ꯑꯩ ꯂꯥꯛꯑꯒ ꯌꯦꯡꯉꯒꯦ ꯍꯥꯏꯕꯗꯤ ꯁꯦꯠꯇꯗꯤ ꯄꯨꯂꯞꯇꯤ ꯂꯧꯗꯤ ꯂꯧꯗꯕ ꯌꯥꯗꯕ ꯄꯣꯠꯇꯤ ꯑꯣꯏꯔꯦꯕꯀꯣ ꯈꯤꯇꯪ ꯔꯦꯠꯇꯨꯒꯤ ꯋꯥꯅꯤꯗ ꯔꯦꯠꯇꯣ ꯈꯤꯇꯪ ꯗꯤꯁꯀꯥꯎꯟ ꯄꯤꯔꯒꯗꯤ ꯍꯦꯟꯅ ꯑꯩꯈꯣꯏꯗꯁꯨ ꯄꯔꯁꯅꯦꯂꯤꯇꯤꯗꯣ ꯍꯦꯟꯅ ꯆꯥꯎꯅ ꯐꯪꯉꯤꯗꯅ

ꯍꯣꯏ ꯑꯥ

ꯌꯣꯠꯁꯕꯤꯖꯨ ꯌꯥꯎꯒꯗꯣꯏꯅꯤ ꯍꯥꯏꯕꯗꯤ ꯄꯨꯔꯥ ꯑꯩꯈꯣꯏꯒꯤꯁꯤ ꯀꯩꯅꯣ ꯑꯣꯏꯅ ꯗꯨꯀꯥꯟ ꯑꯣꯏꯅ ꯆꯥꯎꯅ ꯍꯥꯡꯒꯅꯤ ꯄꯣꯠ ꯆꯩ ꯋꯥꯏꯊꯣꯛ ꯋꯥꯏꯁꯤꯟ ꯇꯧꯅꯕ ꯍꯥꯡꯅꯕꯅꯦꯕꯀꯣ ꯍꯥꯏꯕꯗꯤ ꯅꯣꯡꯃꯗ ꯑꯣꯀꯦꯖꯟ ꯑꯃ ꯁꯣꯝꯅꯥꯀꯟꯒꯤ ꯑꯃ ꯋꯥꯏꯈ꯭ꯔꯒꯁꯨ ꯑꯅꯤꯁꯨꯕ ꯀꯁꯇꯃꯔ ꯂꯥꯛꯄ ꯀꯥꯟꯗꯁꯨ ꯋꯥꯏꯕ ꯌꯥꯅꯕꯒꯤ ꯄꯣꯠꯇꯨꯗ ꯈꯖꯤꯛꯇꯪ ꯀꯩꯅꯣ ꯄꯣꯠꯇꯣ ꯃꯌꯥꯝ ꯂꯧꯒꯗꯕꯅꯦꯕ ꯑꯗꯨꯃꯥꯏꯅ ꯁꯤꯟꯒꯦ ꯁꯤꯟꯗꯣꯛ ꯁꯤꯟꯖꯤꯟ ꯇꯧꯒꯦ ꯇꯧꯕꯅꯦꯕ ꯅꯠꯇ꯭ꯔꯒꯗꯤ ꯄꯣꯠꯇꯣ ꯑꯃꯅ ꯋꯥꯏꯊꯣꯛꯈ꯭ꯔꯦ ꯍꯥꯏꯔꯒꯗꯤ ꯃꯊꯪ ꯀꯁꯇꯃꯔ ꯂꯥꯛꯄꯗꯨꯅ ꯐꯪꯗ꯭ꯔꯦꯗꯅ ꯑꯗꯨꯃꯥꯏꯅ ꯇꯧꯔꯒ ꯑꯗꯨꯁꯨ ꯑꯗꯨꯝ ꯀꯥꯔꯕꯥꯔꯁꯦ ꯇꯞꯅ ꯇꯞꯅ ꯑꯗꯨꯝ ꯀꯩꯅꯣ ꯇꯧ ꯑꯗꯨꯝ ꯒ꯭ꯔꯣꯠ ꯑꯞ ꯇꯧꯔꯒ ꯆꯥꯎꯊꯣꯛꯍꯜꯂꯛꯀꯦ ꯁꯨꯝ ꯈꯟꯕ ꯍꯥꯏꯕ ꯇꯥꯔꯦꯅꯦꯀꯣ ꯑꯗꯨꯗꯨꯅ ꯄꯣꯠ ꯆꯩꯗꯣ ꯑꯗꯨꯝ ꯀꯟꯇꯦꯛ ꯑꯗꯨꯝ ꯃꯈꯥꯇꯥꯅ ꯑꯗꯨꯝ ꯍꯟꯗꯛꯀꯤ ꯂꯧꯔꯤꯁꯤꯅ ꯑꯔꯣꯏꯕꯁꯨ ꯑꯣꯏꯔꯣꯏ ꯍꯥꯏꯕꯗꯤ ꯃꯥꯡꯕ ꯈꯣꯠꯄ ꯍꯥꯏꯕ ꯑꯃꯁꯨ ꯂꯥꯛꯀꯅꯤ ꯑꯗꯨꯒꯤ ꯃꯊꯛꯇ ꯑꯗꯨꯗꯨꯅ ꯄꯣꯠꯇꯣ ꯃꯈꯥ ꯇꯥꯕꯗ ꯑꯗꯨꯝ ꯕ꯭ꯔꯗꯔ ꯍꯣꯏꯒꯤ ꯀꯩꯅꯣꯗꯨꯒ ꯍꯥꯏꯕ ꯇꯥꯔꯦꯅꯦ ꯌꯨꯇꯦꯟꯁꯤꯜ ꯏꯁꯇꯣꯔꯗꯨꯒ ꯑꯩꯈꯣꯏꯒ ꯀꯟꯇꯦꯛ ꯑꯗꯨꯝ ꯇꯧꯔꯒ ꯆꯠꯃꯤꯟꯅꯅꯤꯡꯕꯒꯤ ꯑꯅꯤꯡꯕ ꯑꯄꯥꯝꯕꯗꯣ ꯂꯩꯕ ꯑꯗꯨꯗꯨꯅ ꯄꯣꯠꯇꯣ ꯈꯖꯤꯛꯇꯪ ꯄꯤꯔꯛꯄ ꯃꯇꯝꯗ ꯍꯣꯏ ꯃꯁꯥꯒꯤ ꯗꯤꯁꯀꯥꯎꯟꯕꯨꯗꯤ ꯑꯗꯨꯝ ꯂꯩꯔꯦ ꯈꯣꯠꯂꯦ ꯂꯥꯁ ꯑꯣꯏꯅ ꯁꯤꯐꯥꯎꯕ ꯂꯩ ꯍꯥꯏꯕ ꯄꯣꯠꯇꯨꯃ ꯁꯥꯟꯅꯔꯒꯀꯣ ꯑꯗꯨꯝ ꯏꯁꯥ ꯂꯥꯛꯑꯀꯥꯟꯗ ꯇꯧꯔꯒꯦ ꯑꯗꯣ ꯑꯩꯈꯣꯏꯒꯤ ꯏꯁꯇꯣꯔꯒꯤ ꯂꯣꯀꯦꯁꯟꯗꯣ ꯀꯗꯥꯏ ꯖꯒꯥꯗ ꯑꯣꯏꯗꯣꯏꯅꯣ ꯍꯣꯏ ꯑꯣ ꯑꯗꯨꯝ ꯑꯗꯨꯒꯤ ꯖꯒꯥꯗꯨꯗ ꯂꯥꯛꯑꯀꯥꯟꯗ ꯑꯩ ꯍꯥꯏꯕꯗꯤ ꯑꯇꯣꯞꯄ ꯑꯩꯅ ꯃꯃꯤꯡ ꯃꯊꯥ ꯑꯇꯣꯞꯄ ꯑꯥꯏꯇꯦꯝ ꯃꯌꯥꯝ ꯂꯩꯕꯅꯤꯅ ꯌꯨꯇꯦꯟꯁꯤꯜ ꯏꯁꯇꯣꯔ ꯃꯌꯥꯝ ꯂꯩꯕꯅꯤꯅ ꯑꯩ ꯌꯦꯡꯉꯒꯁꯨ ꯑꯗꯨꯝ ꯂꯧꯖꯒꯦꯕꯀꯣ ꯑꯗꯣ ꯔꯦꯠꯇꯣ ꯈꯤꯇꯪꯗꯤ ꯌꯦꯡꯉꯀꯥꯟꯗ ꯗꯤꯁꯀꯥꯎꯟꯗꯣ ꯑꯩꯈꯣꯏꯒꯤ ꯀꯩꯒꯤꯅꯣ ꯍꯥꯏꯔꯗꯤ ꯑꯃꯨꯛꯇꯪ ꯂꯧꯒꯗꯕ ꯅꯠꯇꯕꯅꯤꯅ ꯃꯈꯥ ꯇꯥꯕ ꯄꯣꯠ ꯃꯌꯥꯝꯁꯨ ꯂꯩꯔꯤꯕꯅꯤꯅ ꯈꯤꯇꯪ ꯌꯦꯡꯉꯀꯥꯟꯗ ꯁꯥꯍꯟꯅꯤꯡꯕꯒꯤ ꯑꯅꯤꯡꯕ ꯑꯄꯥꯝꯕꯗꯨꯗꯤ ꯌꯥꯝ ꯆꯥꯎꯅ ꯂꯩꯔꯦ ꯑꯗꯨꯒꯤ ꯄꯣꯠꯇꯣ ꯈꯛꯇꯅꯤ ꯑꯩꯅ ꯍꯥꯏꯕꯗꯤ ꯄꯣꯠꯇꯨꯒꯤ ꯗꯤꯁꯀꯥꯎꯟ ꯔꯦꯠꯇꯨꯒꯤ ꯃꯇꯨꯡ ꯏꯟꯅꯀꯣ ꯍꯥꯏꯕꯗꯤ ꯌꯦꯡꯉꯀꯥꯟꯗ ꯇꯧꯒꯦ ꯇꯧꯕꯅꯦꯕ ꯑꯣ ꯗꯤꯂꯤꯕꯔꯤ ꯁꯥꯔꯕꯤꯁꯇꯤ ꯂꯩꯔꯒꯗꯤ ꯌꯥꯝ ꯊꯤꯅ ꯐꯔꯦ ꯍꯥꯏꯕꯗꯤ ꯀꯩꯅꯣ ꯍꯥꯏꯔꯀꯥꯟꯗ ꯑꯍꯥꯟꯕꯒꯤꯗꯨꯕꯨꯗꯤ ꯑꯩ ꯏꯁꯥ ꯂꯥꯛꯑꯀꯥꯟꯗ ꯁꯤ ꯄꯥꯝꯃꯤ ꯁꯤ ꯄꯥꯝꯗꯦ ꯍꯥꯏꯕꯗꯨꯃꯗꯤ ꯌꯦꯡꯉꯒꯦꯕꯀꯣ ꯑꯗꯨꯒ ꯑꯗꯨꯒꯤ ꯃꯇꯨꯡ ꯇꯥꯔꯛꯄꯗꯗꯤ ꯗꯤꯂꯤꯕꯔꯤ ꯁꯥꯔꯕꯤꯁꯇꯣ ꯑꯗꯨꯝ ꯁꯤꯖꯤꯟꯅꯔꯦ ꯑꯗꯨꯒ ꯗꯤꯂꯤꯕꯔꯤ ꯁꯥꯔꯕꯤꯁꯁꯦ ꯑꯩꯈꯣꯏꯒꯤ ꯃꯥꯒꯤ ꯀꯤꯂꯣꯃꯤꯇꯔ ꯗꯤꯁꯇꯦꯟꯁ ꯔꯦꯠ ꯔꯦꯟꯁꯀꯤ ꯃꯇꯨꯡ ꯏꯟꯅ ꯄꯩꯁꯥꯗꯣ ꯈꯥꯏꯗꯣꯛꯄ꯭ꯔꯥ ꯅꯠꯇ꯭ꯔꯒꯅ ꯀꯔꯃꯥꯏꯅ ꯇꯧꯕꯅꯣ ꯃꯥꯒꯤꯁꯦ ꯍꯣꯏ ꯑꯗꯨꯒꯤꯗꯤ ꯍꯥꯏꯕꯗꯤ ꯗꯤꯂꯤꯕꯔꯤ ꯁꯥꯔꯕꯤꯁꯇꯣ ꯂꯥꯛꯄ ꯌꯥꯝ ꯃꯇꯝ ꯆꯥꯅ ꯑꯗꯨꯝ ꯄꯣꯠ ꯆꯩꯗꯣ ꯇꯦꯛꯇ ꯀꯥꯏꯗꯅ ꯄꯨꯔꯛꯑꯒꯗꯤ ꯑꯗꯨꯝ ꯄꯣꯠꯇꯣ ꯑꯗꯨꯝ ꯃꯈꯥ ꯇꯥꯅ ꯑꯗꯨꯝ ꯁꯤꯖꯤꯟꯅꯕꯒꯤ ꯈꯨꯗꯣꯡ ꯆꯥꯕꯗꯣ ꯂꯩꯔꯒꯗꯤ ꯑꯗꯨꯝ ꯀꯩꯅꯣ ꯇꯧꯖꯒꯦ ꯕꯔꯗꯔꯍꯣꯏꯒꯤ ꯀꯩꯅꯣꯁꯨ ꯌꯥꯝ ꯐꯖꯔꯦ ꯍꯥꯏꯕꯗꯤ ꯄꯤꯔꯤꯕ ꯁꯥꯔꯕꯤꯁꯁꯤꯁꯨ ꯐꯖꯔꯦ ꯑꯗꯒꯤ ꯌꯨꯇꯦꯟꯁꯤꯜ ꯑꯥꯏꯇꯦꯝꯁꯨ ꯂꯣꯏꯅ ꯐꯖꯅ ꯐꯪꯉꯦ ꯑꯗꯨꯗꯒꯤꯗꯤ ꯗꯤꯁꯀꯥꯎꯟꯁꯨ ꯐꯖꯅ ꯄꯤꯕꯤꯔꯕꯅꯤꯅꯀꯣ ꯑꯗꯨꯝ ꯑꯩ ꯌꯥꯝ ꯑꯊꯨꯕ ꯃꯇꯝꯗ ꯂꯥꯛꯅꯕ ꯁꯤꯟꯖꯔꯒꯦ ꯊꯝꯖꯔꯒꯦ ꯑꯗꯨꯗꯤ